ꯑꯩꯈꯣꯏꯒꯤ ꯃꯐꯝꯗ ꯄꯥꯎ ꯆꯦꯒꯤ ꯂꯩꯖꯦ ꯃꯔꯝꯗꯤ ꯃꯅꯤꯄꯨꯔꯒꯤ ꯑꯣꯏꯅ ꯏꯝꯄꯦꯛ ꯇꯤ ꯚꯤ ꯑꯩꯈꯣꯏ ꯀꯛꯆꯤꯡꯒꯤ ꯑꯣꯏꯅ ꯏꯃꯦꯖ ꯇꯤ ꯚꯤ ꯑꯁꯤꯗ ꯑꯣꯏꯅ ꯑꯩꯈꯣꯏꯗꯤ ꯂꯩꯖꯩ ꯑꯗꯨꯒ ꯃꯌꯥꯝꯅ ꯂꯣꯜ ꯈꯪꯅꯕ ꯍꯥꯏꯕꯨ ꯑꯩꯈꯣꯏ ꯏꯪꯂꯤꯁ ꯍꯤꯟꯗꯤꯁꯤ ꯀꯌꯥ ꯍꯩꯖꯗꯦ ꯑꯗꯨꯅ ꯑꯩꯈꯣꯏꯗꯤ ꯃꯅꯤꯄꯨꯔꯤ ꯂꯣꯜꯁꯦ ꯑꯁꯤꯅ ꯅꯨꯡꯉꯥꯏꯖꯩ ꯑꯁꯤꯗ ꯑꯣꯏꯅ ꯑꯩꯈꯣꯏꯗꯤ ꯇꯥꯖꯩ ꯑꯁꯤꯅ ꯄꯥꯝꯖꯩ ꯁꯤ ꯍꯥꯏꯅꯤꯡꯉꯦ